ꯑꯩꯅ ꯂꯥꯏꯔꯤꯛ ꯏꯕ ꯃꯇꯝꯗ ꯍꯥꯏꯗꯤ ꯑꯩꯅ ꯁꯤꯖꯤꯟꯅꯕ ꯋꯥꯈꯜꯂꯣꯟꯁꯤꯡꯁꯤꯗꯤ ꯅꯦꯆꯔ ꯑꯌꯥꯝꯕ ꯃꯇꯝꯗ ꯑꯩꯅ ꯅꯦꯆꯔ ꯕ꯭ꯌꯨꯇꯤꯁꯦ ꯌꯦꯡꯉꯦ ꯑꯦꯟ ꯗꯦꯟ ꯍꯥꯏꯗꯤ ꯑꯩꯒꯤ ꯑꯀꯣꯏꯕꯗ ꯊꯣꯛꯂꯤꯕ ꯊꯧꯗꯣꯛ ꯃꯌꯥꯝꯁꯤꯗꯒꯤ ꯑꯩꯅ ꯌꯦꯡꯉꯒ ꯑꯩꯅ ꯑꯗꯨꯃꯥꯏꯅ ꯏꯌꯦ ꯑꯗꯨꯒ ꯏꯕꯁꯦ ꯑꯩꯈꯣꯏꯅ ꯇꯣꯏꯅ ꯏꯔꯀꯥꯟꯗ ꯍꯦꯟꯅ ꯑꯥꯏꯗꯤꯌꯥꯁꯤꯁꯨ ꯑꯗꯨꯝ ꯊꯣꯛꯂꯛꯑꯦ ꯏꯔꯒ ꯂꯩꯕꯀꯥꯟꯗꯗꯤ ꯑꯦꯟ ꯗꯦꯟ ꯑꯩꯈꯣꯏꯒꯤ ꯏꯕꯒꯤ ꯏꯁꯄꯤꯠꯁꯤꯁꯨ ꯑꯗꯨꯝ ꯍꯦꯟꯒꯠꯂꯛꯑꯦ ꯑꯦꯟ ꯗꯦꯟ ꯏꯕꯒꯤ ꯃꯇꯝꯁꯤꯗ ꯑꯩꯈꯣꯏꯅ ꯈꯜꯂꯤꯕ ꯈꯟꯒꯗꯧꯕ ꯑꯥꯏꯗꯤꯌꯥꯁ ꯅꯣꯂꯦꯖ ꯃꯌꯥꯝꯁꯦ ꯑꯩꯅ ꯑꯌꯥꯝꯕ ꯅꯦꯆꯔꯗꯒꯤ ꯌꯦꯡꯉꯒ ꯑꯗꯨꯃꯥꯏꯅ ꯅꯦꯆꯔꯗ ꯍꯥꯏꯗꯤ ꯎꯆꯦꯛꯀꯤ ꯃꯇꯥꯡꯗ ꯑꯣꯏꯔꯣ ꯑꯦꯟ ꯗꯦꯟ ꯎꯅꯥ ꯋꯥꯅ ꯑꯦꯟ ꯗꯦꯟ ꯑꯩꯈꯣꯏꯒꯤ ꯅꯦꯆꯔꯦꯜ ꯗꯤꯖꯥꯁꯇꯔꯒꯤ ꯃꯇꯥꯡꯗ ꯑꯣꯏꯔꯁꯨ ꯑꯩꯅ ꯑꯅꯝꯕ ꯁꯨꯃꯥꯏꯅ ꯑꯩꯉꯣꯟꯗ ꯑꯩꯈꯣꯏꯒꯤ ꯃꯐꯝꯗ ꯊꯣꯛꯂꯤꯕ ꯑꯗꯨ ꯃꯌꯥꯝꯁꯦ ꯑꯩꯅ ꯌꯦꯡꯉꯒ ꯏꯌꯦ